ꯇꯥꯔꯤꯛ ꯀꯨꯟꯒ ꯅꯤꯊꯣꯏ ꯊꯥ ꯑꯅꯤ ꯆꯍꯤꯅ ꯂꯤꯁꯤꯡ ꯑꯃꯒ ꯆꯃꯥꯄꯜ ꯃꯧꯗ꯭ꯔꯥ ꯑꯗꯨꯗꯒꯤ ꯇꯥꯔꯤꯛ ꯀꯨꯟ ꯊꯥ ꯑꯅꯤ ꯆꯍꯤꯅ ꯂꯤꯁꯤꯡ ꯑꯃꯒ ꯆꯃꯥꯄꯜꯒ ꯃꯧꯗ꯭ꯔꯥ ꯃꯔꯤ ꯑꯗꯨꯗꯒꯤ ꯇꯥꯔꯤꯛ ꯃꯉꯥ ꯊꯥ ꯑꯃ ꯂꯤꯁꯤꯡ ꯑꯅꯤ ꯑꯗꯨꯗꯩ ꯇꯥꯔꯤꯛ ꯇꯔꯥ ꯊꯥ ꯇꯔꯨꯛ ꯂꯤꯁꯤꯡ ꯑꯅꯤꯒ ꯃꯉꯥ ꯇꯥꯔꯤꯛꯅ ꯀꯨꯟꯒ ꯇꯔꯦꯠ ꯊꯥ ꯑꯍꯨꯝ ꯂꯤꯁꯤꯡ ꯑꯅꯤꯒ ꯇꯥꯔꯥ ꯇꯔꯦꯠꯁꯦ ꯑꯩꯒꯤ ꯄꯨꯟꯁꯤꯗ ꯈ꯭ꯋꯥꯏꯗꯒꯤ ꯀꯥꯎꯕ ꯉꯝꯃꯔꯣꯏꯗꯕ ꯅꯨꯃꯤꯠꯅꯤ